ꯁ꯭ꯀꯨꯜ ꯅꯠꯇ꯭ꯔꯒ ꯀꯣꯂꯦꯖꯇ ꯑꯩ ꯂꯥꯏ ꯌꯦꯛꯄ ꯇꯝꯂꯛꯈꯤ ꯁ꯭ꯀꯨꯜ ꯀꯥꯔꯤꯉꯩꯗ ꯂꯥꯏ ꯌꯦꯛꯄ ꯑꯁꯤ ꯌꯥꯝꯅ ꯊꯋꯥꯏ ꯌꯥꯎꯅ ꯇꯝꯂꯛꯏ ꯑꯌꯥꯝꯕ ꯃꯇꯝꯗꯁꯨ ꯃꯌꯥꯝꯗꯒꯤ ꯃꯀꯣꯛ ꯊꯣꯡꯂꯛꯏ ꯑꯩꯅ ꯌꯦꯛꯄ ꯂꯥꯏꯁꯤꯡ ꯑꯗꯨꯃꯛ ꯄꯨꯛꯅꯤꯡ ꯆꯤꯡꯁꯤꯟꯕ ꯂꯥꯏ ꯑꯣꯏ ꯁꯞꯖꯦꯛ ꯑꯃ ꯑꯣꯏꯅ ꯂꯥꯏ ꯌꯦꯛꯄ ꯑꯁꯤ ꯁ꯭ꯀꯨꯜꯂꯤꯡꯗꯁꯨ ꯇꯧꯔꯛꯏ ꯀꯣꯂꯦꯖꯀꯤ ꯃꯇꯝꯗꯗꯤ ꯊꯣꯏꯗꯣꯛꯅ ꯂꯥꯏꯌꯦꯛꯄ ꯇꯧꯗꯦ ꯑꯗꯨꯕꯨ ꯑꯩꯒꯤ ꯑꯄꯥꯝꯕ ꯂꯥꯏꯁꯤꯡꯗꯤ ꯑꯗꯨꯃꯛ ꯌꯦꯛꯇꯨꯅ ꯁꯥꯟꯅꯩ ꯑꯥꯔꯇꯤꯁꯁꯤꯡꯗ ꯃꯇꯦꯡ ꯑꯣꯏꯒꯗꯕ ꯑꯐꯕ ꯀꯣꯂꯦꯖ ꯅꯠꯇ꯭ꯔꯒ ꯀꯣꯔꯁ ꯍꯥꯏꯔꯒꯗꯤ ꯑꯩꯈꯣꯏ ꯃꯅꯤꯄꯨꯔꯒꯤ ꯑꯣꯏꯅ ꯃꯐꯝ ꯈꯔ ꯂꯩ ꯃꯐꯝꯁꯤꯡ ꯑꯥꯔꯠꯀꯤ ꯁ꯭ꯀꯨꯜ ꯀꯣꯂꯦꯖ ꯈꯔ ꯍꯥꯡꯂꯤ ꯁ꯭ꯀꯨꯜꯁꯤꯡ ꯅꯠꯇ꯭ꯔꯒ ꯀꯣꯂꯦꯖꯁꯤꯡ ꯑꯗꯨꯗ ꯀꯅꯥꯒꯨꯝꯕ ꯑꯥꯔꯠꯄꯨ ꯀꯦꯔꯤꯌꯔ ꯑꯃ ꯑꯣꯏꯅ ꯇꯧꯕ ꯄꯥꯝꯂꯒꯗꯤ ꯃꯐꯝꯗꯨꯗ ꯃꯤꯡ ꯆꯜꯂꯒ ꯆꯍꯤ ꯈꯔ ꯏꯁꯇꯗꯤ ꯇꯧꯔꯒ ꯀꯦꯔꯤꯌꯔ ꯑꯃ ꯑꯣꯏꯅ ꯑꯗꯨꯃꯛ ꯁꯦꯝꯕ ꯌꯥꯏ ꯑꯗꯨꯕꯨ ꯑꯩꯒꯤ ꯑꯣꯏꯅꯗꯤ ꯑꯄꯥꯝꯕ ꯂꯩꯇꯦ